ꯍꯜꯂꯣ ꯑꯥ ꯇꯧꯔꯛꯑꯝꯃꯦ ꯇꯧꯔꯛꯑꯝꯃꯦ ꯑꯣ ꯁꯣꯝꯁꯤ ꯀꯩꯅꯣ ꯂꯧꯁꯤꯗ ꯐꯥꯝ ꯇꯧꯕ ꯑꯃ ꯇꯥꯃꯣ ꯗꯦꯅꯤꯁꯇꯨ ꯑꯣꯏꯕꯤꯗꯣꯏꯔꯥ ꯑꯣ ꯉꯥ ꯈꯤꯇꯪ ꯂꯧꯒꯦ ꯇꯧꯕ ꯑꯩꯈꯣꯏꯒꯤ ꯑꯉꯥꯡ ꯁꯤꯗ ꯅꯥꯍꯨꯠꯄ ꯑꯗꯨꯒꯤ ꯉꯥ ꯈꯤꯇꯪ ꯂꯧꯒꯦ ꯇꯧꯕ ꯑꯗꯣ ꯉꯥꯁꯦ ꯑꯗꯨꯝ ꯀꯩꯅꯣꯒꯨꯝꯕ ꯔꯧꯒꯨꯝꯕꯁꯦ ꯑꯗꯨꯝ ꯐꯪꯗꯣꯏꯔꯥ ꯇꯥꯃꯣꯒꯤꯁꯦ ꯑꯣ ꯃꯃꯟꯁꯤ ꯀꯌꯥꯗ ꯂꯩꯒꯦ ꯔꯧ ꯔꯧ ꯍꯧꯖꯤꯛꯀꯤ ꯍꯥꯏꯔꯤꯈꯩꯁꯦ ꯑꯧ ꯔꯧꯒꯤ ꯑꯣ ꯇꯨ ꯊꯥꯔꯇꯤ ꯂꯩꯒꯅꯦꯕ ꯑꯧ ꯑꯗꯣꯝ ꯃꯌꯥꯝꯒꯤ ꯃꯃꯟꯒ ꯈꯤꯇꯪ ꯃꯥꯟꯅꯗꯕ ꯍꯥꯏꯗꯤ ꯈꯤꯇꯪ ꯇꯥꯡꯃꯟꯒꯨꯝ ꯌꯧꯋꯤꯅꯦ ꯑꯥ ꯑꯥ

ꯍꯣꯏ ꯍꯣꯏ ꯑꯗꯨ ꯍꯣꯏ ꯑꯗꯨ ꯐꯕꯗꯨꯅꯗꯤ ꯍꯪꯉꯛꯏꯁꯦ ꯀꯣ ꯑꯗꯣ ꯇꯥꯃꯣꯍꯣꯏ ꯇꯨꯡꯍꯟꯕꯤꯒꯤ ꯍꯥꯏꯁꯤꯅ ꯇꯨꯡꯍꯟꯕꯤꯁꯤꯅ ꯃꯃꯟ ꯀꯌꯥꯗ ꯂꯩꯒꯦ

ꯀꯦꯖꯤꯗ ꯑꯗꯣ ꯍꯌꯦꯡ ꯅꯥꯍꯨꯠꯄꯒꯤ ꯀꯩꯅꯣꯁꯦ ꯇꯨꯡꯍꯟꯕꯤꯁꯤꯅ ꯉꯧꯒꯦ ꯇꯧꯕꯅꯦꯕꯀꯣ ꯑꯗꯨꯒ ꯑꯃ ꯀꯩꯅꯣꯁꯤꯅ ꯔꯧꯁꯤꯅ ꯊꯣꯡꯒꯦ ꯇꯧꯕꯅꯦ ꯑꯗꯨ ꯔꯧꯁꯤ ꯑꯗꯨꯝ ꯀꯦꯖꯤꯁꯤ ꯃꯣꯟꯗ ꯑꯍꯨꯝꯒꯨꯝꯕ ꯂꯧꯒꯦ ꯇꯧꯕ ꯑꯗꯣ ꯑꯗꯨꯝ ꯌꯥꯝ ꯂꯧꯕꯒꯤ ꯑꯩꯈꯣꯏꯒꯤ ꯑꯣꯐꯔꯒꯨꯝꯕ ꯊꯥꯕꯗꯤ ꯂꯩꯔꯣꯏꯗꯕ꯭ꯔꯥ ꯇꯥꯃꯣꯒꯤꯁꯦ ꯑꯣ ꯍꯣꯏ ꯑꯗꯣ ꯑꯍꯨꯝ ꯑꯍꯨꯝ ꯂꯧꯖꯒꯦꯕꯀꯣ ꯍꯌꯦꯡꯁꯦ ꯑꯗꯨꯝ ꯂꯧꯔꯒꯦ ꯑꯗꯣ ꯇꯥꯃꯣꯍꯣꯏꯁꯦ ꯃꯇꯝꯁꯦ ꯑꯗꯨꯝ ꯌꯥꯗꯣꯏꯔꯥ ꯑꯗꯨꯝ ꯀꯥꯟ ꯉꯥꯁꯦ ꯐꯥꯕꯁꯦ ꯑꯗꯨꯝ ꯍꯥꯏꯗꯤ ꯍꯥꯏꯗꯤ ꯈꯨꯗꯛꯇ ꯐꯥꯕꯗꯨꯗꯤ ꯄꯥꯝꯗꯕꯀꯣ ꯍꯥꯏꯕꯗꯤ ꯍꯌꯦꯡ ꯍꯌꯦꯡ ꯍꯥꯏꯗꯤ ꯑꯩꯒꯤꯗꯣ ꯍꯪꯆꯤꯠꯅꯦꯕꯀꯣ ꯑꯩꯒꯤ ꯑꯉꯥꯡꯒꯤ ꯑꯥ ꯅꯥꯍꯨꯠꯄꯒꯤ ꯍꯥꯏꯁꯦ ꯑꯗꯣ ꯍꯌꯦꯡꯁꯦ ꯍꯥꯟꯅ ꯐꯥꯕꯤꯔꯣ ꯑꯗꯨꯒ ꯍꯪꯆꯤꯠ ꯑꯣꯏꯅ ꯂꯧꯖꯔꯒꯦꯕ ꯍꯌꯦꯡ ꯍꯥꯟꯅ ꯑꯗꯨꯃꯥꯏꯅ ꯑꯗꯨꯝ ꯐꯥꯕꯤꯕ ꯌꯥꯒꯗꯧꯔꯥ ꯑꯥ ꯑꯣ ꯍꯣꯏ ꯍꯣꯏ ꯑꯍꯣꯏ ꯑꯗꯣ ꯗꯦꯂꯤꯕꯔꯤꯒꯤ ꯆꯥꯔꯖꯇꯤ ꯑꯗꯨꯝ ꯀꯌꯥꯃꯨꯛ ꯂꯩꯒꯦ ꯑꯥ ꯑꯩꯈꯣꯏꯒꯤ ꯂꯧꯁꯤ ꯑꯣꯏꯔꯗꯤ ꯑꯩꯈꯣꯏꯒꯗꯤ ꯌꯥꯝ ꯌꯥꯝ ꯅꯛꯄ ꯍꯥꯏꯗꯤ ꯀꯤꯂꯣꯃꯤꯇꯔ ꯑꯅꯤ ꯑꯍꯨꯝꯒꯤ ꯗꯤꯁꯇꯦꯟꯁ ꯈꯛꯅꯦꯕ ꯂꯩꯗꯣꯏꯁꯦ ꯑꯗꯨꯝ ꯑꯗꯨꯅ ꯀꯌꯥꯃꯨꯛ ꯆꯥꯡ ꯂꯧꯒꯅꯤ ꯎꯝ ꯍꯣꯏ ꯍꯣꯏ ꯑꯗꯨꯃꯥꯏꯅ ꯍꯣꯏ ꯍꯣꯏ ꯑꯗꯨꯗꯤ ꯇꯥꯃꯣꯁꯦ ꯍꯌꯦꯡꯁꯦ ꯄꯨꯡꯁꯦ ꯍꯪꯆꯤꯠꯀꯤ ꯄꯨꯡꯁꯦ ꯑꯌꯨꯛ ꯑꯌꯨꯛꯇ ꯑꯗꯨꯝ ꯈꯤꯇꯪ ꯉꯟꯅ ꯑꯃꯇ ꯊꯤꯟꯕꯤꯔꯛꯑꯣꯀꯣ ꯇꯥꯃꯣ ꯑꯗꯨꯗꯤ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ ꯇꯥꯃꯣ ꯑꯗꯨꯗꯤ ꯊꯝꯖꯔꯦ ꯊꯝꯖꯔꯦ ꯑꯣ ꯊꯝꯖꯔꯒꯦ ꯊꯝꯖꯔꯒꯦ ꯑꯗꯨꯗꯤ ꯌꯥꯔꯅꯤ ꯑꯗꯨꯝ